ꯍꯂꯣ ꯍꯥꯎ ꯍꯣꯏꯅꯦ ꯌꯦꯡꯉꯨꯁꯤꯅꯦ ꯑꯁ ꯌꯦꯡꯗꯕ ꯀꯨꯏꯔꯦꯅꯦ ꯀꯔꯤ ꯑꯣ ꯀꯥꯏꯀꯨꯒ ꯒꯣꯀꯨꯜꯒ ꯄꯨꯜꯂꯞ ꯌꯥꯎꯔꯒ ꯇꯧꯕꯗꯣ ꯅꯠꯇ꯭ꯔꯣ

ꯍꯣꯏ ꯍꯣꯏ ꯌꯦꯡꯊꯣꯛꯎꯔꯁꯤ ꯍꯌꯦꯡꯗꯤ ꯐꯖꯅ ꯎꯝ ꯎꯝ